ꯈꯨꯡꯒꯪꯒꯤ ꯃꯤꯁꯤꯡꯁꯦ ꯑꯗꯨꯝ ꯀꯟꯁꯨ ꯀꯜꯂꯤ ꯃꯣꯏꯗꯤ ꯊꯕꯛꯁꯨ ꯑꯗꯨꯝ ꯀꯜꯂꯤ ꯑꯗꯨꯅ ꯃꯣꯏꯅ ꯁꯥꯟꯅꯔꯛꯄꯗꯁꯨ ꯃꯣꯏꯁꯨ ꯑꯗꯨꯝ ꯃꯥꯏ ꯄꯥꯛꯄ ꯑꯌꯥꯝꯕ ꯑꯗꯨꯝ ꯑꯣꯏ ꯃꯣꯏꯒꯤ ꯄꯥꯛ ꯄꯥꯛꯁꯨ ꯁꯥꯟꯅꯔꯣꯏ ꯑꯗꯨꯝ ꯁꯥꯟꯅꯔꯛꯄꯗ ꯃꯣꯏꯗꯤ ꯈꯨꯗꯣꯡꯊꯤꯕꯁꯨ ꯄꯥꯛ ꯂꯩꯇꯦ ꯃꯥꯏꯊꯤꯕꯁꯨ ꯄꯥꯛ ꯐꯪꯗꯦ ꯑꯗꯨꯅ ꯃꯣꯏꯗꯤ ꯍꯣꯠꯅꯕꯁꯨ ꯌꯥꯝ ꯀꯜꯂꯤ ꯃꯣꯏꯒ ꯑꯃ ꯍꯦꯛꯄꯨ ꯇꯧꯔꯕ ꯑꯗꯨꯝ ꯐꯖꯅ ꯍꯣꯠꯅꯩ ꯑꯗꯨꯅ ꯕꯣꯂꯤꯕꯣꯜ ꯁꯥꯟꯅꯕ ꯍꯥꯏꯔꯗꯤ ꯃꯣꯏꯅ ꯑꯗꯨꯝ ꯄꯤꯇꯤꯒꯨꯝꯕ ꯀꯜꯂꯒ ꯃꯣꯏꯅ ꯍꯦꯟꯅ ꯈꯔ ꯍꯦꯟꯅ ꯐꯥꯎꯏ ꯍꯥꯏꯔꯗꯤ ꯃꯤꯒ ꯃꯥꯟꯅꯗꯅ ꯃꯣꯏꯅ ꯈꯔ ꯑꯍꯦꯟꯕ ꯇꯧꯕ ꯑꯗꯨꯅ ꯑꯗꯨꯝ ꯃꯥꯏ ꯄꯥꯛꯀꯜꯂꯤ ꯑꯗꯨꯅ ꯐꯖ ꯐꯖꯅ ꯍꯣꯠꯅꯔꯒ ꯐꯖꯅ ꯑꯗꯨꯝ ꯄꯥꯏ ꯃꯣꯏꯅ ꯍꯥꯟꯅ ꯄꯤꯇꯤ ꯇꯧꯒꯅꯤ ꯀꯔꯤꯒꯨꯝꯕ ꯁꯥꯇ꯭ꯔ ꯑꯣꯏꯔꯗꯤ ꯁ꯭ꯀꯨꯜꯒꯤ ꯂꯦꯕꯦꯜꯗ ꯁꯥꯟꯅꯒꯅꯤ ꯑꯗꯨꯗ ꯁꯦꯂꯦꯛꯁꯟ ꯐꯪꯉꯗꯤ ꯗꯤꯁꯇ꯭ꯔꯤꯛ ꯂꯦꯕꯦꯜ ꯁꯥꯟꯅꯒꯅꯤ ꯗꯤꯁꯇ꯭ꯔꯤꯛ ꯂꯦꯕꯦꯜ ꯁꯥꯟꯅꯕꯗꯁꯨ ꯃꯣꯏꯅ ꯐꯖꯅ ꯍꯣꯠꯅꯔꯒ ꯐꯖꯅ ꯃꯥꯏ ꯄꯥꯛꯅꯕ ꯇꯧꯒꯅꯤ ꯃꯊꯪꯗ ꯗꯤꯁꯇ꯭ꯔꯤꯛ ꯂꯦꯕꯦꯜ ꯈꯜꯂꯒꯗꯤ ꯁ꯭ꯇꯦꯠ ꯂꯦꯕꯦꯜ ꯁꯥꯟꯅꯔꯛꯀꯅꯤ ꯁ꯭ꯇꯦꯠ ꯂꯦꯕꯦꯜꯗꯒꯤ ꯁ꯭ꯇꯦꯠ ꯂꯦꯕꯦꯜꯗꯁꯨ ꯃꯣꯏꯅ ꯐꯖꯅ ꯍꯣꯠꯅꯔ ꯁꯥꯟꯅꯒꯅꯤ ꯁ꯭ꯇꯦꯠ ꯂꯦꯕꯦꯜ ꯌꯧꯔꯒꯗꯤ ꯃꯣꯏꯁꯨ ꯏꯟꯇꯔꯅꯦꯁꯅꯦꯜ ꯁꯥꯟꯅꯔꯛꯄ ꯌꯥꯏ ꯅꯦꯁꯅꯦꯜ ꯁꯅꯥꯔꯛꯄ ꯌꯥꯏ ꯑꯗꯨꯅ ꯃꯣꯏꯗꯤ ꯄꯤ ꯇꯤ ꯐꯖ ꯐꯖꯅ ꯀꯟꯅ ꯀꯟꯅ ꯇꯧꯔꯒ ꯑꯗꯨꯝ ꯇꯧꯔꯛꯄꯁꯨ ꯂꯩ ꯃꯣꯏꯗꯤ ꯈꯨꯡꯒꯪꯒꯤ ꯃꯤꯁꯤꯡꯁꯦ ꯍꯣꯠꯅꯕꯁꯨ ꯌꯥꯝ ꯀꯜꯂꯤ ꯃꯣꯏꯅ ꯑꯃꯨꯔꯛꯄꯨ ꯍꯧꯠꯟꯔꯕ ꯍꯟꯊꯗꯦ ꯃꯣꯏꯅ ꯇꯧꯒꯦ ꯍꯥꯏꯔꯗꯤ ꯑꯗꯨꯝ ꯇꯧꯕ ꯉꯝꯃꯦ ꯑꯗꯨꯅ ꯃꯣꯏꯁꯦ ꯑꯌꯥꯝꯕꯗꯁꯨ ꯑꯗꯨꯝ ꯁꯥꯟꯅꯕꯗ ꯑꯗꯨꯝ ꯐꯥꯎꯔꯛꯄꯅꯤ ꯑꯗꯨꯒ ꯃꯣꯏꯅ ꯍꯣꯠꯅꯔꯛꯄꯗ ꯃꯣꯏꯁꯨ ꯑꯋꯥꯕ ꯅꯪꯕ ꯅꯨꯡꯉꯥꯏꯕ ꯃꯌꯥꯝ ꯊꯦꯡꯅꯩ ꯑꯗꯨꯕꯨ ꯃꯣꯏꯅ ꯑꯗꯨꯒꯨꯝꯕꯗꯣ ꯀꯔꯤꯁꯨ ꯈꯟꯗꯅ ꯑꯩ ꯃꯥꯏ ꯄꯥꯛꯇꯕ ꯌꯥꯗꯦ ꯉꯝꯗꯕ ꯌꯥꯗꯦ ꯈꯨꯟ ꯃꯥꯏ ꯄꯥꯛꯍꯟꯗꯕ ꯌꯥꯗꯦ ꯏꯃꯨꯡ ꯃꯥꯏ ꯄꯥꯛꯍꯟꯗꯕ ꯌꯥꯗꯦ ꯑꯩ ꯃꯤ ꯑꯃ ꯑꯣꯏꯗꯕ ꯌꯥꯗꯦ ꯍꯥꯏꯅ ꯑꯗꯨꯝ ꯍꯟꯖꯤꯟ ꯍꯟꯖꯤꯟ ꯍꯣꯠꯅꯩ ꯃꯣꯏꯅ ꯑꯍꯥꯟꯕꯗ ꯉꯝꯗ꯭ꯔꯁꯨ ꯑꯗꯨꯅ ꯃꯣꯏ ꯑꯃꯨꯔꯛ ꯄꯣꯍꯧꯔꯕ ꯃꯣꯏ ꯇꯨꯡ ꯍꯟꯅ ꯇꯨꯡ ꯍꯟꯅ ꯌꯦꯡꯕ ꯂꯩꯇꯦ ꯑꯗꯨꯅ ꯈꯨꯡꯒꯪꯒꯤ ꯃꯤꯁꯤꯡꯁꯦ ꯍꯣꯠꯅꯕꯁꯨ ꯌꯥꯝ ꯀꯜꯂꯤ